ꯃꯁꯥꯟꯅ ꯑꯦꯅꯤ ꯃꯁꯥꯟꯅ ꯑꯃ ꯁꯥꯟꯅꯕ ꯃꯇꯝꯗ ꯑꯩꯈꯣꯏ ꯐꯨꯠꯕꯣꯜ ꯁꯥꯟꯅꯔꯤꯉꯩ ꯃꯇꯝꯗ ꯁꯥꯟꯅꯔꯤꯉꯩ ꯃꯅꯨꯡꯗꯨꯗ ꯑꯩꯅ ꯑꯩꯒꯤ ꯋꯥꯈꯜ ꯅꯨꯡꯉꯥꯏꯇꯕ ꯑꯃꯗꯤ ꯑꯩꯉꯣꯟꯗ ꯑꯋꯥꯕ ꯀꯌꯥ ꯑꯃꯔꯣꯝ ꯂꯩꯔꯝꯕ ꯑꯗꯨ ꯁꯥꯟꯅꯔꯤꯉꯩ ꯃꯅꯨꯡꯗꯗꯤ ꯃꯗꯨꯒꯤ ꯑꯩꯒꯤ ꯅꯨꯡꯉꯥꯏꯇꯕ ꯑꯋꯥꯕ ꯀꯌꯥ ꯃꯔꯨꯝ ꯑꯗꯨ ꯀꯔꯤꯒꯨꯝꯕ ꯑꯃꯐꯥꯎ ꯅꯤꯡꯁꯤꯡꯕ ꯉꯝꯍꯟꯗꯦ ꯑꯋꯥꯕ ꯅꯨꯡꯉꯥꯏꯇꯕ ꯄꯨꯝꯅꯃꯛꯇꯨ ꯀꯣꯛꯍꯜꯂꯤ ꯁꯥꯟꯅꯔꯤꯉꯩ ꯃꯅꯨꯡꯗꯨꯗꯤ ꯁꯥꯟꯅꯕꯒꯤ ꯉꯁꯥꯏꯒꯤ ꯁꯥꯟꯅꯕꯗꯨꯒꯤ ꯃꯌꯥꯏꯅ ꯑꯩꯅ ꯒꯣꯜ ꯑꯃ ꯆꯟꯒꯦ ꯇꯧꯔꯦ ꯍꯥꯏꯔꯣ ꯃꯗꯨꯒꯤ ꯅꯨꯡꯉꯥꯏꯕꯗꯨꯅ ꯍꯦꯟꯈꯤꯕꯅ ꯃꯔꯝ ꯑꯣꯏꯔꯒ ꯑꯩꯉꯣꯟꯗ ꯉꯁꯥꯏ ꯂꯩꯔꯝꯕ ꯑꯋꯥꯕ ꯅꯨꯡꯉꯥꯏꯇꯕ ꯀꯌꯥꯃꯔꯨꯝ ꯑꯗꯨꯕꯨ ꯁꯥꯟꯅꯕ ꯑꯁꯤꯅ ꯀꯣꯛꯍꯜꯂꯤ